ꯍꯜꯂꯣ ꯑꯣ ꯍꯟꯗꯛꯀꯤ ꯋꯥꯔꯛ ꯄ꯭ꯔꯣꯒ꯭ꯔꯦꯁꯁꯤꯕꯨ ꯀꯃꯥꯏꯅ ꯇꯧꯔꯤꯒꯦ ꯑ ꯍꯣꯏ ꯍꯣꯏ ꯍꯣꯏ ꯅꯣꯏ ꯃꯌꯥꯝꯒꯤ ꯍꯣꯠꯅꯖꯃꯟꯅꯤ ꯍꯥꯏꯕꯇꯔꯦ ꯍꯥꯏꯕꯗꯤ ꯅꯣꯏꯅ ꯄꯣꯠ ꯆꯩ ꯀ꯭ꯋꯥꯂꯤꯇꯤ ꯂꯩꯅ ꯐꯖꯅ ꯀꯩꯗꯧꯕꯤꯕ ꯃꯦꯟꯇꯦꯟ ꯇꯧꯕꯅꯤꯅ ꯍꯥꯏꯕꯗꯤ ꯃꯌꯥꯝꯅ ꯄꯥꯝꯕꯅꯤ ꯍꯥꯏꯕꯇꯔꯦ ꯑꯗꯨꯅ ꯃꯇꯨꯡ ꯇꯥꯔꯛꯄꯗꯁꯨ ꯍꯦꯟꯅ ꯃꯌꯥꯝꯅ ꯄꯥꯝꯅꯅꯕ ꯍꯣꯠꯅꯃꯤꯅꯁꯤ ꯃꯌꯥꯝꯒꯤ ꯁꯦꯕꯥ ꯄꯨꯟꯅ ꯇꯧꯃꯤꯟꯅꯁꯤ ꯑꯩꯈꯣꯏꯒꯤꯁꯨ ꯆꯥꯎꯈꯠꯃꯤꯟꯅꯕ ꯐꯃꯤꯟꯅꯕ ꯍꯥꯏꯗꯨꯅꯤ ꯅꯠꯇ꯭ꯔ ꯐꯔꯦ ꯐꯔꯦ ꯑꯗꯨꯗꯤ ꯎꯝ